ꯑꯥ ꯍꯜꯂꯣ ꯑꯁꯤ ꯎꯕꯔ ꯑꯣꯏꯔꯕꯣ ꯑꯩꯒꯤꯁꯦ ꯁꯨꯃꯥꯏꯅ ꯇꯧꯕꯅꯦ ꯆꯥꯟꯗꯦꯜ ꯇꯨ ꯏꯝꯐꯥꯜꯁꯦ ꯍꯌꯦꯡ ꯗꯦꯠ ꯇ꯭ꯋꯦꯟꯇꯤ ꯊ꯭ꯔꯤꯗ ꯑꯩ ꯕꯨꯛ ꯇꯧꯒꯦ ꯇꯧꯕ ꯑꯗꯨ ꯑꯗꯨ ꯌꯥꯔꯗꯤ ꯅꯪꯒꯤ ꯒꯥꯔꯤꯗꯣ ꯑꯁꯤꯒꯨꯝꯕ ꯁꯥꯔꯕꯤꯁ ꯌꯥꯕ꯭ꯔꯥꯀꯣ ꯍꯣꯏ ꯌꯥꯔꯗꯤ ꯌꯥꯝ ꯐꯔꯦ ꯑꯗꯨ ꯒꯥꯔꯤ ꯈꯔ ꯎꯕꯔ ꯗ꯭ꯔꯥꯏꯕꯔꯒꯤ ꯒꯥꯔꯤ ꯈꯔ ꯑꯁꯤ ꯌꯥꯎꯗꯕ ꯑꯩꯈꯣꯏ ꯑꯗꯨꯒ ꯐꯝꯕꯀꯥꯟꯗ ꯁꯨꯠ ꯀꯝꯐꯣꯔꯇꯦꯕꯜ ꯑꯣꯏꯗꯕ ꯃꯌꯥꯝ ꯊꯦꯡꯅꯔ ꯂꯥꯛꯄꯀꯣ ꯑꯗꯨꯒꯤ ꯍꯪꯂꯛꯄ ꯑꯧ ꯍꯣꯏ ꯍꯣꯏ ꯍꯣꯏ ꯑꯗꯨꯗꯤ ꯌꯥꯝ ꯐꯔꯦ ꯑꯗꯨ ꯗꯦꯠ ꯇ꯭ꯋꯦꯟꯇꯤ ꯑꯩꯠꯀꯤ ꯑꯦꯂꯕꯦꯟ ꯑꯦꯂꯕꯦꯟ ꯑꯦ ꯑꯦꯝꯗ ꯌꯥꯒꯅꯤ ꯍꯥꯡꯒꯅꯤꯅꯀꯣ ꯍꯣꯏ ꯍꯣꯏ ꯍꯥꯡꯂꯗꯤ ꯑꯗꯨ ꯑꯣꯏꯔꯗꯤ ꯑꯗꯨꯗ ꯑꯣꯏꯅ ꯕꯨꯛ ꯇꯧꯖꯔꯒꯦ ꯑꯧ ꯎꯝ ꯑꯣꯀꯦ ꯑꯣꯀꯦ